ꯍꯜꯂꯣ ꯎꯝ ꯍꯜꯂꯣ ꯍꯣꯏ ꯍꯣꯏ ꯅꯨꯡꯉꯥꯏꯔꯤ ꯅꯪꯗꯤ ꯅꯨꯡꯉꯥꯏꯔꯤꯕ꯭ꯔꯣ ꯍꯣꯏꯅꯦ ꯍꯣꯏꯅꯦ ꯀꯨꯏꯔꯦ ꯍꯣꯏ ꯅꯨꯡꯉꯥꯏꯔꯤꯀꯣ ꯅꯪꯁꯨ ꯀꯣ ꯌꯥꯏ ꯌꯥꯏ ꯅꯪꯗꯤ

ꯍꯣꯏꯅꯦ ꯍꯣꯏꯅꯦ ꯆꯍꯤ ꯆꯍꯤ ꯑꯃ ꯐꯥꯒꯒꯦꯔ ꯐꯥꯔꯣꯏꯔ ꯊꯣꯏ ꯑꯗꯨꯃꯥꯏ ꯇꯧꯔꯝꯅꯤ ꯎꯝ ꯍꯣꯏ ꯑꯗꯨ ꯅꯪ ꯅꯪꯒꯤ ꯅꯨꯄꯥꯈꯣꯏ ꯃꯣꯏꯗꯤ ꯅꯨꯡꯉꯥꯏꯔꯤꯀꯣ ꯅꯪꯒꯤ ꯅꯨꯄꯥꯈꯣꯏꯁꯨ ꯅꯨꯡꯉꯥꯏꯔꯤꯀꯣ ꯑꯦ ꯑꯦ ꯌꯥꯏ ꯆꯠꯄ ꯌꯥꯏ

ꯑꯗꯨꯗ ꯅꯠꯇꯔꯒ ꯁꯤ ꯑꯦ ꯁꯔꯀ꯭ꯋꯤꯠꯇ ꯆꯠꯄꯅ ꯐꯒꯗꯕ ꯃꯥꯜꯂꯦꯅꯦ ꯌꯥꯏꯀꯣ ꯅꯪꯒꯤ ꯐꯦꯃꯤꯂꯤꯁꯤꯡꯅ ꯑꯗꯨ ꯇꯤꯐꯤꯟ ꯑꯃꯗ ꯐꯖꯟꯅ ꯊꯣꯡꯉꯣ

ꯍꯣꯏ ꯍꯣꯏ ꯀꯨꯏꯈ꯭ꯔꯃꯤꯅ ꯎꯝ ꯑꯗꯨ ꯅꯪꯒꯤ ꯑꯩꯈꯣꯏ ꯃꯔꯨꯞꯁꯤꯡꯗꯣ ꯃꯣꯏꯕꯨꯁꯨ ꯃꯤ ꯈꯔ ꯀꯧꯔꯣ ꯀꯧꯔꯒ ꯑꯗꯨ ꯃꯣꯏꯒꯤ ꯐꯦꯃꯤꯂꯤꯒ ꯌꯥꯎꯔꯒ ꯄꯨꯟꯅ ꯆꯠꯄ ꯌꯥꯏꯅ

ꯎꯝ ꯍꯣꯏꯅꯦ ꯍꯣꯏ ꯍꯣꯏ

ꯍꯣꯏ ꯍꯣꯏ ꯑꯗꯨꯗꯤ ꯆꯠꯅꯤꯡꯉꯥꯏ ꯄ꯭ꯔꯣꯒ꯭ꯔꯥꯝ ꯇꯧꯁꯦ

ꯆꯣꯆꯣ ꯅꯨꯡꯉꯥꯏꯅ ꯂꯩꯔꯣ ꯅꯪꯁꯨ ꯎꯝ